ꯂꯤꯒꯦꯜ ꯁꯤꯁꯇꯦꯝ ꯑꯁꯤ ꯑꯩꯈꯣꯏꯅ ꯏꯝꯄ꯭ꯔꯨꯐ ꯇꯧꯅꯉꯥꯏꯗꯃꯛꯇ ꯑꯩꯈꯣꯏꯒꯤ ꯏꯔꯩꯀꯥꯏꯒꯤꯗ ꯑꯃꯁꯨꯡ ꯁꯣꯁꯥꯏꯇꯤꯗ ꯀꯔꯤ ꯄꯨꯂꯤꯁ ꯏꯁꯇꯦꯁꯟꯁꯦ ꯈꯔ ꯀꯨꯡꯅ ꯊꯝꯃꯒ ꯄꯨꯂꯤꯁ ꯏꯁꯇꯦꯁꯟꯁꯤꯗ ꯗ꯭ꯔꯛ ꯆꯥꯕ ꯅꯤꯁꯥ ꯄꯨꯁꯥ ꯁꯤꯖꯤꯟꯅꯕꯁꯤꯡ ꯌꯥꯎꯍꯟꯗꯕ ꯃꯈꯣꯏꯁꯤꯡꯁꯦ ꯋꯥꯌꯦꯠꯄꯁꯤ ꯇꯧꯕ ꯄꯣꯠꯇ ꯌꯥꯎꯍꯟꯗꯕ ꯑꯃꯁꯨꯡ ꯀꯔꯤ ꯀ꯭ꯔꯥꯏꯝ ꯔꯦꯠꯁꯦ ꯀ꯭ꯔꯥꯏꯝ ꯔꯦꯠ ꯑꯁꯤ ꯍꯦꯟꯒꯠꯄꯁꯦ ꯍꯦꯟꯒꯠꯂꯤꯁꯦ ꯍꯦꯟꯒꯠꯂꯤꯁꯦ ꯀꯃꯥꯏꯅ ꯗꯤꯜ ꯇꯧꯅꯅꯤ ꯍꯥꯏꯕ ꯃꯇꯝꯗ ꯑꯩꯈꯣꯏꯅ ꯄꯣꯂꯤꯇꯤꯛꯁꯁꯤꯡꯁꯦ ꯈꯨꯠ ꯊꯤꯡꯖꯤꯟꯍꯟꯗꯕ ꯑꯃꯁꯨꯡ ꯋꯥꯌꯦꯜ ꯕꯤꯆꯥꯔꯁꯤꯡ ꯑꯁꯦ ꯋꯥꯌꯦꯜ ꯕꯤꯆꯥꯔ ꯇꯧꯕ ꯃꯇꯝꯗ ꯊꯤꯟꯊꯍꯟꯗꯕ